ꯑꯩꯈꯣꯏꯒꯤ ꯃꯐꯝꯗ ꯗꯤꯚꯥꯏꯟ ꯒ꯭ꯂꯣꯔꯤ ꯔꯤꯇ꯭ꯔꯤꯠ ꯁꯦꯟꯇꯔ ꯍꯥꯏꯅ ꯂꯩꯕꯅꯦ ꯑꯗꯨ ꯑꯗꯨꯗ ꯂꯥꯏ ꯈꯨꯔꯨꯝꯕ ꯂꯥꯏ ꯈꯨꯔꯨꯝꯅꯤꯡꯕ ꯃꯤꯁꯤꯡꯅ ꯂꯥꯛꯂꯒ ꯂꯥꯏ ꯈꯨꯔꯨꯝꯕ ꯑꯗꯨꯒ ꯍꯧꯖꯤꯛ ꯑꯅꯥꯕ ꯍꯧꯖꯤꯛ ꯑꯅꯥꯕ ꯃꯤꯁꯤꯡꯅ ꯏꯁꯣꯔꯗꯒꯤ ꯄꯨꯛꯅꯤꯡ ꯆꯪꯅ ꯄ꯭ꯔꯥꯊꯅꯥ ꯇꯧꯕꯤꯔꯒ ꯍꯤꯂꯤꯡ ꯑꯣꯏꯕ ꯑꯅꯥꯕ ꯐꯕ ꯑꯗꯨꯒꯨꯝꯕ ꯃꯗꯨ ꯃꯗꯨꯒꯤ ꯃꯐꯝꯗꯒꯤ ꯑꯗꯨꯝ ꯇꯧꯋꯦ ꯑꯗꯨꯒ ꯍꯧꯖꯤꯛ ꯃꯐꯝ ꯀꯗꯥꯏ ꯀꯗꯥꯏꯗ ꯑꯣꯏꯔꯁꯨ ꯍꯣꯁꯄꯤꯇꯥꯜꯗ ꯗꯣꯛꯇꯔꯁꯤꯡꯅ ꯑꯅꯥꯕ ꯌꯦꯡꯂꯒ ꯐꯕ ꯉꯝꯗꯕꯁꯤꯡꯁꯨ ꯑꯗꯨꯗ ꯌꯥꯎꯔꯗꯤ ꯑꯗꯨꯝ ꯐꯕ ꯂꯥꯏꯅꯥ ꯅꯥꯕꯗꯨ ꯐꯕ ꯐꯪꯉꯦ ꯑꯗꯨꯒ ꯃꯗꯨꯗ

ꯔꯤꯇ꯭ꯔꯤꯠ ꯄꯤꯕ ꯃꯄꯨꯗꯣ ꯃꯐꯝ ꯀꯗꯥꯏ ꯀꯗꯥꯏꯗ ꯑꯣꯏꯔꯁꯨ ꯃꯁꯤꯅ ꯐꯩ ꯍꯥꯏꯕꯗꯣ ꯀꯥꯎꯊꯣꯛꯂꯒ ꯑꯗꯨꯝ ꯄꯨꯔꯛꯑꯦ